ꯍꯜꯂꯣ ꯑꯥ ꯑꯧ ꯃꯥꯅꯦ ꯃꯥꯅꯦ ꯑꯥ ꯑꯥ ꯁꯥꯏꯖꯁꯦ ꯀ꯭ꯌꯥꯝ ꯆꯥꯎꯕꯗ ꯄꯥꯝꯕꯤꯔꯤꯅꯣ ꯍꯥꯏꯗꯤ ꯃꯃꯥꯏ ꯑꯗꯨꯝ ꯀꯩꯅꯣꯁꯨ ꯑꯩꯈꯣꯏꯗꯣ ꯈꯥꯏꯗꯣꯛꯆꯩꯌꯦꯕꯀꯣ ꯍꯥꯏꯗꯤ ꯌꯥꯝ ꯆꯥꯎꯅ ꯁꯦꯝꯕꯒꯤ ꯑꯃ ꯈꯤꯇꯪ ꯄꯤꯛꯇꯛꯅ ꯄꯥꯝꯃꯒꯁꯨ ꯑꯄꯤꯛꯄ ꯂꯣꯝꯗꯀꯣ ꯑꯗꯒꯤ ꯆꯥꯎꯅ ꯄꯥꯝꯃꯒꯅ ꯑꯃꯨꯛ ꯈꯔ ꯆꯥꯎꯕ ꯂꯣꯝꯗ ꯍꯥꯏꯗꯤ ꯏꯁꯥ ꯏꯁꯥꯒꯤ ꯑꯄꯥꯝꯕꯅꯦ ꯁꯤꯗꯤ ꯑꯆꯧꯕ ꯃꯆꯥꯗ ꯈꯤꯇꯪ ꯈꯥꯏꯔꯛꯀꯅꯤ ꯑꯩꯈꯣꯏꯗꯤ ꯁꯥꯏꯖꯁꯦ ꯑꯃꯨꯛ

ꯑꯥ ꯍꯣꯏ ꯍꯣꯏ ꯍꯣꯏ ꯎꯝ ꯁꯣꯝꯒꯤꯁꯦ ꯑꯩꯈꯣꯏ ꯎꯅ ꯄꯥꯟꯕꯁꯨ ꯌꯥꯏꯌꯦꯕꯀꯣ ꯑꯗꯨꯕꯨ ꯍꯧꯖꯤꯛꯀꯤ ꯑꯗꯨ ꯅꯠꯇꯕ ꯑꯅꯧ ꯑꯅꯧꯕ ꯃꯌꯥꯝꯁꯦ ꯁꯨꯒꯨꯝꯕꯅ ꯑꯗꯨꯝ ꯄꯥꯟꯕꯒꯤꯁꯨ ꯂꯩꯌꯦ ꯑꯩꯈꯣꯏꯒꯤꯁꯦ ꯑꯥ ꯃꯥꯅꯦ ꯃꯥꯅꯦ ꯑꯥ ꯑꯇꯣꯞꯄ ꯄꯣꯠꯅ ꯄꯥꯟꯗꯣꯏꯅꯦ ꯍꯥꯏꯗꯤ ꯀꯩꯅꯣ ꯇꯧꯔꯒꯅ ꯑꯃꯨꯛ ꯄꯣꯠꯇꯤ ꯑꯩꯈꯣꯏ ꯁꯤꯗ ꯂꯣꯏ ꯐꯪꯒꯅꯤ ꯑꯗꯨꯒꯤꯗꯤ ꯑꯩꯈꯣꯏ ꯂꯣꯏ ꯇꯧꯖꯒꯗꯧ ꯉꯥꯛꯇꯅꯤ ꯍꯥꯏꯗꯤ ꯁꯣꯝꯍꯣꯏꯅ ꯍꯌꯦꯡ ꯀꯩꯅꯣ ꯇꯧꯕꯗ ꯂꯣꯏ ꯃꯃꯟ ꯀꯔꯤ ꯀꯔꯤ ꯃꯌꯥꯝꯗꯣꯀꯣ ꯑꯗꯨꯗꯤ ꯄꯥꯜꯂꯝꯗꯥꯏꯗꯨꯗ ꯁꯤ ꯄꯥꯝꯃꯤ ꯁꯤ ꯄꯥꯝꯃꯤꯗꯨ ꯑꯄꯥꯝꯕꯗꯨ ꯈꯟꯕꯤꯔꯒꯀꯣ ꯍꯥꯏꯗꯤ ꯁꯤꯅ ꯐꯖꯩ ꯁꯤꯅ ꯐꯖꯩ ꯍꯥꯏꯕꯗꯣ ꯑꯗꯨ ꯈꯟꯕꯤꯔꯒ ꯑꯗꯨꯝ ꯄꯥꯟꯕꯤꯕ ꯌꯥꯏ ꯁꯤ ꯄꯥꯝꯃꯤ ꯑꯄꯥꯝ ꯄꯥꯝꯗ ꯌꯦꯡꯅꯔꯒꯀꯣ ꯍꯥꯏꯗꯤ ꯑꯩꯈꯣꯏꯅ ꯄꯪꯄꯥꯟ ꯄꯥꯟꯖꯤꯟꯕꯁꯨ ꯌꯥꯄꯣꯠꯇꯦ ꯃꯤꯒꯤ ꯑꯄꯥꯝꯕꯁꯨ ꯈꯪꯗꯅꯀꯣ ꯍꯥꯏꯗꯤ ꯑꯗꯨꯒꯤ ꯌꯦꯡꯕꯤꯔꯀꯥꯟꯗ ꯀꯩꯅꯣ ꯇꯧ ꯌꯥꯅꯤ ꯑꯗꯨꯒꯤꯗꯤ ꯑꯥ

ꯑꯣ ꯁꯥꯏꯖꯇ ꯂꯩ ꯍꯥꯏꯕꯗꯤ ꯀ꯭ꯌꯥꯝ ꯌꯥꯝꯅ ꯆꯥꯎꯍꯟꯅꯤꯡꯉꯤ ꯀ꯭ꯌꯥꯝ ꯌꯥꯝꯅ ꯄꯤꯛꯍꯟꯅꯤꯡꯉꯤ ꯍꯥꯏꯕꯗꯨꯀꯣ ꯎꯝ ꯎꯝ ꯎꯝ ꯍꯣꯏ ꯍꯣꯏ ꯍꯣꯏ ꯎꯝ ꯎꯝ ꯎꯝ ꯌꯥꯏ ꯏꯁꯥ ꯏꯁꯥꯒꯤ ꯑꯄꯥꯝꯕꯅꯤ ꯑꯗꯨꯗꯤ ꯏꯁꯥꯅ ꯈꯤꯇꯪ ꯁꯦꯝꯇꯣꯔꯛꯄ ꯍꯥꯏꯗꯤ ꯁꯦꯝꯗꯣꯛ ꯁꯦꯝꯖꯤꯟ ꯇꯧꯔꯛꯑꯒꯗꯤ ꯈꯤꯇꯪ ꯍꯦꯜꯂꯛꯀꯅꯤ ꯔꯦꯠꯁꯦ ꯑꯃꯨꯛꯀꯣ ꯍꯥꯏꯗꯤ ꯗꯤꯖꯥꯏꯟ ꯈꯤꯇꯪ ꯍꯥꯞꯆꯤꯜꯂꯛꯄ ꯍꯥꯏꯗꯤ ꯗꯤꯖꯥꯏꯟ ꯍꯥꯞꯄꯁꯤꯗꯕꯨ ꯑꯩꯈꯣꯏꯗꯁꯨ ꯈꯨꯠ ꯈꯤꯇꯪ ꯆꯪꯉꯛꯀꯗꯣꯏꯅꯤꯅꯀꯣ ꯍꯣꯏ ꯑꯗꯨꯗꯨꯒꯤ ꯍꯥꯏ ꯁꯤꯟꯃꯤ ꯈꯨꯠꯁꯨꯃꯟ ꯑꯣꯏꯅ ꯈꯤꯇꯪ ꯍꯦꯜꯂꯛꯀꯅꯤ ꯍꯥꯏ ꯇꯥꯔꯦ ꯑꯗꯨꯗꯤ ꯎꯝ ꯑꯥ ꯂꯩꯌꯦ ꯑꯗꯣ ꯎꯅꯗꯤ ꯈꯥꯡꯅꯤ ꯍꯥꯏ ꯇꯥꯏꯌꯦ ꯑꯩꯈꯣꯏꯒꯤꯗꯤꯀꯣ ꯍꯣꯏ ꯑꯗꯣ ꯈꯤꯇꯪ ꯊꯥꯡꯗꯣꯛ ꯊꯥꯡꯖꯤꯟꯒꯤ ꯍꯥꯏꯔꯒꯗꯤ ꯄ꯭ꯂꯥꯏꯅ ꯑꯃꯨꯛ ꯌꯥꯡꯉꯒ ꯅꯨꯡꯉꯥꯏꯔꯦꯀꯣ ꯑꯃꯔꯣꯝꯗꯗꯤꯀꯣ ꯑꯗꯨꯒ ꯇꯨꯡꯀꯣꯏꯅ ꯆꯠꯄꯒꯤ ꯎꯅꯗꯤ ꯑꯃꯨꯛ ꯐꯒꯗꯕ ꯑꯥ ꯎꯅ ꯈꯤꯇꯪ ꯎꯅ ꯍꯥꯞꯄꯒꯗꯤ ꯈꯤꯇꯪ ꯍꯦꯜꯂꯛꯀꯅꯤꯌꯦ ꯍꯥꯏꯗꯤ ꯌꯥꯝ ꯄꯪꯌꯥꯝ ꯌꯥꯝꯗꯤ ꯈꯦꯟꯅꯔꯔꯣꯏꯕꯀꯣ ꯍꯥꯏꯗꯤ ꯑꯐꯕ ꯑꯝꯒ ꯍꯥꯏꯗꯤ ꯈꯤꯇꯪ ꯈꯦꯠꯅꯔꯛꯄꯅꯤꯅ ꯄ꯭ꯂꯥꯏ ꯍꯥꯏꯕꯗꯤ ꯈꯤꯇꯪ ꯗꯣꯛ ꯇꯧꯕꯗ ꯀꯥꯏꯒꯤꯅꯤꯀꯣ ꯑꯗꯨ ꯎ ꯑꯣꯏꯔꯗꯤ ꯀꯩꯁꯨ ꯀꯥꯏꯔꯔꯣꯏꯗꯧꯅꯤ ꯑꯗꯨꯝ ꯃꯥꯗꯤꯀꯣ ꯎꯝ ꯎꯝ ꯍꯣꯝ ꯗꯤꯂꯤꯚꯔꯤꯁꯨ ꯌꯥꯏꯌꯦ ꯑꯗꯨꯒꯤ ꯑꯩꯈꯣꯏ ꯍꯣꯝ ꯗꯤꯂꯤꯚꯔꯤ ꯁꯥꯔꯚꯤꯁꯁꯨ ꯇꯧꯖꯩꯌꯦ ꯎꯝ ꯎꯝ ꯑꯩꯈꯣꯏꯒꯤꯁꯦ ꯑꯁꯦꯡꯕꯒꯤꯗꯤ ꯀꯤꯂꯣꯃꯤꯇꯔꯗ ꯆꯠꯆꯩꯌꯦꯕꯀꯣ ꯃꯤꯌꯥꯝꯅ ꯄꯥꯅꯕꯁꯦ ꯀꯤꯂꯣꯃꯤꯇꯔ ꯑꯃꯗ ꯂꯨꯄꯥ ꯀꯨꯟ ꯍꯥꯏꯅ ꯄꯥꯕꯅꯦꯕ ꯀꯨꯟ ꯍꯥꯏꯁꯦ ꯒꯥꯔꯤꯈꯛꯇꯪꯒꯤꯅꯦꯕꯀꯣ ꯑꯗꯣ ꯍꯥꯏꯗꯤ ꯄꯣꯠ ꯍꯥꯞꯄꯛꯄꯒꯤ ꯆꯥꯔꯖ ꯌꯥꯎꯗ꯭ꯔꯤꯝꯅꯦꯕ ꯑꯃꯨꯛ ꯑꯗ ꯇꯣꯉꯥꯟꯅ ꯄꯣꯠ ꯍꯥꯞꯄꯛꯄꯒꯤ ꯆꯥꯔꯖ ꯇꯣꯉꯥꯟꯅ ꯈꯤꯇꯪꯒ ꯂꯥꯛꯀꯅꯤ ꯑꯣ ꯍꯣꯏ ꯑꯩꯈꯣꯏꯁꯦ ꯀꯩꯅꯣꯗꯒꯤꯅꯤ ꯀꯥꯡꯄꯣꯛꯄꯤ ꯋꯥꯠ ꯅꯝꯕꯔ ꯐꯥꯏꯚꯇꯒꯤꯅꯤ ꯑꯥ ꯍꯣꯏ ꯍꯣꯏ ꯍꯣꯏ ꯎꯝ ꯎꯝ ꯎꯝ ꯀ꯭ꯌꯥꯝ ꯍꯥꯞꯄꯨꯅꯦꯒꯦ ꯑꯩꯈꯣꯏ ꯃꯁꯦꯜ ꯌꯦꯡꯅꯔꯒ ꯑꯗꯨꯝ ꯍꯥꯏꯗꯤ ꯆꯥꯝꯃ ꯆꯅꯤ ꯑꯃ ꯍꯥꯏꯐꯦꯠ ꯌꯦꯡꯅꯔꯒꯀꯣ ꯆꯥꯝꯌꯥꯡꯈꯩꯗ ꯇꯧꯕ ꯌꯥꯅꯤꯗ ꯎꯝ ꯎꯝ ꯎꯝ ꯑꯣꯏꯗꯣꯏꯅꯦ ꯑꯣꯏꯗꯣꯏꯅꯦ ꯑꯗꯨꯒꯤꯗꯤ ꯎꯝ ꯑꯥ ꯎꯝ ꯍꯣꯏ ꯍꯣꯏ ꯍꯣꯏ ꯎꯝ ꯎꯝ ꯎꯝ ꯎꯝ ꯑꯥ ꯑꯥ ꯎꯝ ꯎꯝ ꯍꯣꯏ ꯌꯥꯅꯤ ꯌꯥꯅꯤ ꯑꯗꯨꯗ ꯀꯩꯅꯣ ꯇꯧꯖꯒꯦꯅꯦ ꯐꯖꯅ ꯍꯣꯇꯣꯛꯆꯒꯤꯒꯦꯕꯀꯣ ꯍꯥꯏꯗꯤ ꯄꯥꯝꯕꯤꯔꯤꯕ ꯃꯑꯣꯡ ꯀꯔꯤ ꯀꯔꯤꯗꯣꯀꯣ ꯑꯗꯨꯒ ꯍꯥꯏꯖꯔꯒꯦꯅꯦ ꯑꯃꯨꯛ ꯍꯣꯇꯣꯛꯆꯔ ꯃꯇꯨꯡꯗ ꯍꯥꯏꯗꯤ ꯍꯧꯖꯤꯛꯇ ꯍꯥꯏꯔꯛꯇ ꯉꯥꯏꯔꯤꯝꯅꯤꯅ ꯃꯃꯟ ꯄꯥꯕꯗꯣ ꯄꯥꯕꯝ ꯈꯪꯗꯦꯕꯀꯣ ꯍꯥꯏꯗꯤ ꯀ꯭ꯌꯥꯝ ꯆꯪꯅꯤ ꯈꯣꯠꯅꯤ ꯍꯥꯏꯗꯣ ꯃꯨꯟꯅ ꯍꯥꯏꯐꯦꯠꯇꯪ ꯌꯦꯡꯖꯒꯤꯒꯦꯕ ꯍꯥꯏꯗꯤ ꯑꯣꯖꯥꯅ ꯍꯥꯏꯔꯛꯄ ꯃꯌꯥꯝꯗꯣ ꯍꯧꯖꯤꯛꯀꯤꯗꯣꯀꯣ ꯑꯗꯨ ꯌꯦꯡꯉ ꯃꯇꯨꯡꯗ ꯁꯤꯒꯩ ꯇꯥꯔꯅꯤ ꯍꯥꯏꯕꯗꯣ ꯐꯣꯟ ꯇꯧꯔ ꯍꯥꯏꯖꯔꯛꯑꯒꯦꯅꯦ ꯑꯩ ꯎꯝ ꯎꯝ ꯎꯝ ꯎꯝ ꯂꯩꯅꯤ ꯂꯩꯅꯤ ꯂꯩꯅꯤ ꯑꯣꯐꯔ ꯂꯩꯅꯤ ꯍꯥꯏꯗꯤ ꯑꯩꯈꯣꯏꯁꯨ ꯃꯤꯅ ꯍꯥꯏꯗꯤ ꯄꯣꯠ ꯃꯌꯥꯝ ꯂꯧꯕꯒꯤ ꯄꯤꯌꯦꯕ ꯑꯩꯈꯣꯏꯒꯤꯁꯨꯀꯣ ꯑꯗꯨꯝ ꯍꯦꯜꯂꯤꯉꯩ ꯑꯣꯐꯔ ꯑꯗꯨꯝ ꯂꯩꯅꯤ ꯑꯣ ꯑꯣ ꯍꯣꯏ ꯎꯝ ꯎꯝ ꯎꯝ ꯆꯧꯔꯥꯛꯅ ꯑꯗꯨꯝ ꯑꯗꯨꯝ ꯇꯔꯥꯇꯔꯦꯠ ꯇꯔꯥꯃꯥꯄꯟ ꯁꯨꯃꯥꯏꯅ ꯄꯥꯍꯟꯅꯤꯡꯉꯦꯅꯦ ꯍꯣꯏ ꯌꯥꯝꯃꯕꯗ ꯇ꯭ꯔꯥꯇꯦꯠ ꯇ꯭ꯔꯥꯟꯄꯥꯟ ꯁꯨꯃꯥꯏꯅ ꯑꯩ ꯁꯤꯒꯤꯗꯤ ꯆꯞ ꯆꯥꯕꯤ ꯍꯥꯏꯖꯒꯤꯔꯣꯏꯒꯦꯕꯀꯣ ꯁꯤꯡꯈꯩ ꯆꯥꯡꯁꯤꯈꯛ ꯍꯥꯏꯖꯔꯛꯈꯤꯒꯦ ꯍꯤꯕꯗꯤ ꯆꯞ ꯆꯥꯕꯤꯗꯤ ꯀꯩꯅ ꯇꯧꯗ꯭ꯔꯤꯕꯅꯤꯅꯀꯣ ꯑꯣ ꯁꯤꯒꯤ ꯃꯅꯨꯡꯁꯤꯗ ꯀꯩꯅꯣ ꯇꯧꯍꯜꯂꯛꯀꯦꯅꯦ ꯀꯣꯟꯅꯅꯕ ꯍꯥꯏꯖꯔꯛꯑꯒꯦꯅꯦ ꯑꯗꯨꯝ ꯃꯁꯤꯒꯤ ꯃꯅꯨꯡꯗ ꯇꯥꯍꯟꯅꯕ ꯑꯗꯨꯝ ꯎꯝ ꯍꯣꯏ ꯍꯣꯏ ꯍꯣꯏ ꯍꯣꯏ ꯎꯝ ꯎꯝ

ꯍꯣꯏ ꯍꯣꯏ ꯍꯣꯏ ꯎꯝ ꯎꯝ